ꯍꯟꯗꯛ ꯑꯩꯒꯤ ꯁꯦꯟꯗꯜ ꯑꯃ ꯀꯛꯆꯤꯡꯗꯒꯤ ꯂꯧꯏ ꯍꯥꯏꯔꯤꯕ ꯁꯦꯟꯗꯜ ꯑꯁꯤ ꯌꯥꯝꯅ ꯐꯠꯇꯦ ꯃꯥꯒꯤ ꯀ꯭ꯋꯥꯂꯤꯇꯤꯁꯤ ꯐꯠꯇꯦ ꯑꯃꯁꯨꯡ ꯇꯣꯡꯕꯁꯨ ꯅꯨꯡꯉꯥꯏꯇꯦ ꯃꯔꯝ ꯑꯁꯤꯅ ꯑꯩꯒꯤ ꯏꯃꯥꯅ ꯑꯁꯤꯒꯨꯝꯕ ꯀ꯭ꯋꯥꯂꯤꯇꯤ ꯂꯩꯇꯕ ꯁꯦꯟꯗꯜ ꯑꯁꯤ ꯂꯧꯒꯅꯨ ꯍꯥꯏꯅ ꯁꯥꯎꯔꯛꯏ